ꯅꯥꯏꯟꯊ ꯖꯨꯟ ꯇꯨ ꯊꯥꯎꯖꯟ ꯋꯥꯟ ꯇꯦꯟꯊ ꯖꯨꯟ ꯇꯨ ꯊꯥꯎꯖꯟ ꯅꯥꯏꯟꯇꯤꯟ ꯇ꯭ꯋꯦꯜꯐ ꯑꯣꯒꯁ ꯇꯣꯏꯟꯇꯤ ꯅꯥꯏꯟꯇꯤꯟ ꯇꯣꯏꯟꯇꯤ ꯊꯔꯠ ꯁꯦꯞꯇꯦꯝꯕ ꯇꯣꯏꯟꯇꯤ ꯇꯣꯏꯟꯇꯤ ꯊ꯭ꯔꯤ ꯇꯣꯏꯟꯇꯤ ꯐꯤꯐ ꯑꯣꯛꯇꯣꯕ ꯇꯣꯏꯟꯇꯤ ꯇꯣꯏꯟꯇꯤ ꯊ꯭ꯔꯤ